ꯑꯩꯈꯣꯏ ꯃꯅꯤꯄꯨꯔꯤ ꯃꯤꯌꯥꯝꯅ ꯂꯥꯏ ꯍꯔꯥꯎꯕ ꯍꯥꯏꯕ ꯀꯨꯝꯍꯩ ꯑꯃ ꯄꯥꯡꯊꯣꯛꯄ ꯃꯇꯝꯗ ꯑꯃꯥꯏꯕ ꯑꯃꯥꯏꯕꯤ ꯍꯥꯏꯕ ꯋꯥꯍꯩ ꯑꯃ ꯂꯩ ꯑꯁꯤꯖꯤ ꯑꯌꯥꯝꯕꯅ ꯑꯗꯨꯝ ꯁꯤꯖꯤꯟꯅꯩ ꯑꯩꯈꯣꯏ